ꯑꯩꯒꯤ ꯃꯤꯡ ꯁꯨꯃꯤꯠ ꯁꯒꯣꯜꯁꯦꯝ ꯑꯩ ꯈꯨꯌꯥꯊꯣꯡ ꯄꯣꯂꯦꯝ ꯂꯩꯀꯥꯏꯗꯒꯤꯅꯤ ꯑꯩꯒꯤ ꯆꯍꯤ ꯍꯧꯖꯤꯛ ꯀꯨꯟꯊ꯭ꯔꯥꯒ ꯅꯤꯄꯥꯟ ꯁꯨꯔꯦ ꯑꯩꯒꯤ ꯍꯣꯕꯤ ꯍꯔ ꯍꯥꯏꯌꯨ ꯍꯥꯏꯇꯥꯔꯒꯗꯤ ꯏꯁꯩ ꯁꯛꯄ ꯖꯒꯣꯏ ꯑꯃꯁꯨꯡ ꯁꯥꯟꯅꯕ ꯑꯗꯨꯒ ꯑꯩ ꯏꯁꯥꯅ ꯑꯥꯔꯠ ꯑꯦꯟ ꯀꯜꯆꯔ ꯄꯥꯝꯖꯔꯨꯕꯅ ꯑꯥꯔꯠ ꯑꯦꯟ ꯑꯥꯔꯠ ꯑꯦꯟ ꯀꯜꯆꯔꯒꯤ ꯂꯝ ꯑꯁꯤꯗ ꯍꯦꯟꯅ ꯆꯥꯎꯈꯠꯄ ꯌꯥꯕ ꯍꯦꯟꯅ ꯇꯧꯕ ꯌꯥꯥꯕ ꯀꯔꯤꯅꯣ ꯍꯥꯏꯕꯗꯨ ꯑꯩ ꯍꯨꯖꯤꯛ ꯀꯟꯅ ꯁ꯭ꯇꯗꯤ ꯇꯧꯖꯔꯤ